ꯃꯅꯤꯄꯨꯔꯗ ꯃꯥꯡꯖꯧꯅꯅ ꯇꯥꯕ ꯂꯩꯈ꯭ꯔꯦ ꯂꯩꯕꯗ ꯑꯩꯈꯣꯏꯅ ꯉꯥꯡꯉꯤꯕ ꯂꯣꯟ ꯑꯁꯤꯃꯛꯇ ꯈꯤꯇꯪ ꯉꯥꯡꯊꯣꯔꯛꯄꯗ ꯈꯤꯇꯪ ꯁꯣꯏꯗꯣꯛ ꯁꯣꯏꯖꯤꯟ ꯇꯧꯕ ꯈꯤꯇꯪ ꯑꯍꯣꯡꯕ ꯍꯥꯏꯗꯤ ꯁꯥꯎꯟꯗ ꯉꯥꯡꯊꯣꯛꯄꯗ ꯄ꯭ꯔꯅꯟꯁꯤꯌꯦꯁꯟꯗ ꯈꯤꯇꯪ ꯑꯍꯣꯡꯕ ꯑꯗꯨꯒꯨꯝꯕ ꯂꯩ ꯃꯗꯨ ꯍꯣꯡ ꯍꯣꯡꯗꯅꯕ ꯃꯗꯨ ꯐꯖꯅ ꯆꯦꯛꯁꯤꯟꯅ ꯑꯆꯨꯝꯕ ꯃꯑꯣꯡꯗ ꯉꯥꯡꯕꯤꯅꯕ ꯑꯩ ꯃꯗꯨꯃ ꯄꯥꯝꯖꯩ ꯍꯥꯏꯕ ꯇꯥꯔꯦ